ꯁꯍꯔꯗ ꯂꯩꯔꯤꯕ ꯃꯤꯑꯣꯏꯁꯤꯡꯅ ꯉꯥꯡꯕ ꯋꯥ ꯃꯣꯏꯅ ꯇꯧꯊꯣꯔꯛꯄ ꯃꯣꯏꯅ ꯁꯦꯠꯇꯣꯔꯛꯄ ꯃꯣꯏꯅ ꯆꯥꯊꯣꯔꯛꯄ

ꯈꯨꯡꯒꯪꯗ ꯂꯩꯔꯤꯕ ꯃꯤꯑꯣꯏꯁꯤꯡꯅ ꯇꯧꯊꯣꯔꯛꯄ ꯊꯕꯛ ꯊꯧꯔꯝꯁꯤꯡ ꯑꯁꯤ ꯀꯌꯥ ꯏꯆꯨ ꯇꯥꯗꯦ ꯑꯗꯒꯤ ꯃꯊꯣꯡ ꯆꯥꯗꯦꯅ ꯂꯧꯅꯕ ꯀꯌꯥ ꯑꯃ ꯂꯩ ꯃꯔꯝꯗꯤ ꯈꯨꯡꯒꯪ ꯈꯨꯡꯒꯪꯗ ꯂꯩꯔꯤꯕ ꯃꯤꯑꯣꯏꯁꯤꯡꯗꯤ ꯌꯥꯝꯅ ꯀꯥꯍꯦꯟꯅ ꯃꯣꯏꯗ ꯆꯥꯎꯈꯠꯄꯒꯤ ꯃꯉꯥꯜ ꯐꯪꯗꯕ ꯑꯗꯒꯤ ꯀꯩꯍꯥꯏꯅꯤ ꯍꯧꯖꯤꯛꯀꯤ ꯃꯣꯗꯔꯟ ꯑꯦꯖꯁꯤꯗ ꯐꯥꯎꯕ ꯂꯩꯔꯛ ꯈꯨꯜꯂꯛꯇ ꯇꯣꯇꯤ ꯀꯌꯥ ꯍꯦꯟꯅ ꯐꯪꯗꯕ ꯑꯗꯒꯤ ꯇꯣꯇꯤ ꯐꯪꯗꯕ ꯌꯥꯝ ꯃꯅꯨꯡ ꯍꯟꯖꯟꯕ ꯖꯒꯥ ꯀꯌꯥ ꯑꯃꯁꯨ ꯂꯩꯔꯤ ꯑꯗꯨꯗꯨꯒ ꯃꯩ ꯐꯥꯎꯕ ꯐꯖꯅ ꯐꯪꯗꯕ ꯏꯂꯦꯛꯇ꯭ꯔꯤꯛꯀꯤ ꯄ꯭ꯔꯣꯕ꯭ꯂꯦꯝ ꯀꯌꯥ ꯑꯃꯁꯨ ꯂꯩꯕ ꯃꯐꯝ ꯀꯌꯥ ꯂꯩꯔꯤ ꯁꯤꯒꯨꯝꯕ ꯃꯐꯝꯁꯤꯡꯗꯒꯤ ꯊꯣꯛꯂꯛꯄ ꯃꯤꯑꯣꯏꯁꯤꯡꯒ ꯁꯍꯔꯗ ꯂꯩꯔꯤꯕ ꯈꯨꯗꯣꯡ ꯆꯥꯕ ꯀꯌꯥ ꯐꯪꯗꯨꯅ ꯂꯩꯔꯤꯕ ꯃꯤꯑꯣꯏꯁꯤꯡꯒ ꯑꯅꯤꯁꯤꯒꯤ ꯈꯦꯠꯅꯕꯗꯤ ꯑꯗꯨꯝꯃꯛ ꯂꯩꯕ ꯇꯥꯕꯅꯤ ꯃꯍꯩ ꯃꯁꯤꯡ ꯇꯝꯕꯒꯤ ꯃꯔꯝꯗ ꯑꯣꯏꯔꯒꯁꯨ ꯁꯍꯔꯗ ꯂꯩꯕ ꯃꯤꯑꯣꯏꯁꯤꯡꯗꯤ ꯂꯥꯏꯔꯤꯛ ꯄꯥꯕ ꯑꯣꯏꯔꯒꯁꯨ ꯑꯗꯒꯤ ꯃꯣꯏꯒꯤ ꯃꯣꯏꯗ ꯍꯥꯏꯖꯤꯅꯤꯛ ꯌꯥꯝꯅ ꯀꯥ ꯍꯦꯟꯅ ꯑꯣꯏꯕ ꯃꯔꯝꯅ ꯃꯣꯏꯗ ꯂꯥꯏꯔꯤꯛ ꯄꯥꯕ ꯃꯇꯝꯗ ꯏꯂꯦꯛꯇ꯭ꯔꯤꯛꯀꯤ ꯏꯂꯦꯛꯇ꯭ꯔꯤꯛꯀꯤ ꯃꯇꯥꯡꯗ ꯃꯣꯏꯗ ꯀꯔꯤꯝꯇ ꯋꯥꯅꯤꯡꯉꯥꯏ ꯂꯩꯇ꯭ꯔꯦ ꯃꯣꯏ ꯃꯩ ꯆꯥꯡ ꯅꯥꯏꯅ ꯐꯪꯉꯤ ꯑꯗꯨꯗꯒꯤ ꯃꯣꯏꯒꯤ ꯆꯥꯕꯒꯤ ꯊꯛꯄꯒꯤ ꯃꯔꯝꯗꯁꯨ ꯃꯣꯏꯒꯤ ꯄꯦꯔꯦꯟꯁꯀꯩꯅ ꯌꯥꯝ ꯀꯥ ꯍꯦꯟꯅ ꯌꯦꯡꯖꯟꯕꯤ ꯑꯗꯨꯗꯨꯒ ꯈꯨꯡꯒꯪꯗ ꯂꯩꯕ ꯁꯥꯇ꯭ꯔꯈꯩꯗꯤ ꯃꯩ ꯀꯥ ꯃꯩ ꯆꯥꯡ ꯅꯥꯏꯅ ꯐꯪꯗꯕ ꯁꯨꯡꯐꯪ ꯐꯪꯗꯕ ꯃꯐꯝ ꯖꯒꯥ ꯐꯥꯎꯕ ꯌꯥꯎꯔꯤꯕꯅꯤ ꯑꯗꯨꯒꯤꯁꯨ ꯃꯊꯛꯇ ꯇꯣꯇꯤ ꯇꯣꯇꯤꯒꯤ ꯏꯁꯤꯡ ꯐꯪꯗꯦ ꯃꯈꯣꯏꯗ ꯑꯗꯨꯅ ꯇꯣꯇꯤꯒꯤ ꯏꯁꯤꯡ ꯐꯪꯗꯕꯅꯤꯅ ꯃꯈꯣꯏꯗ ꯍꯥꯏꯖꯤꯅꯤꯛ ꯑꯣꯏꯕꯒꯤ ꯆꯥꯡ ꯌꯥꯝ ꯀꯥ ꯍꯦꯟꯅ ꯋꯥꯠꯂꯦ ꯑꯗꯨꯅ ꯃꯈꯣꯏꯒꯤ ꯄꯦꯔꯦꯟꯁ ꯈꯩꯅꯁꯨ ꯈꯨꯡꯒꯪꯗ ꯂꯩꯔꯤꯕ ꯁꯥꯇ꯭ꯔꯒꯩꯗꯤ ꯈꯨꯡꯒꯪꯁꯤꯗꯕꯨ ꯈꯨꯡꯒꯪꯁꯤꯗ ꯂꯩꯔꯤꯕ ꯃꯤꯑꯣꯏꯈꯩꯁꯤ ꯑꯌꯥꯝꯕꯅ ꯁꯨꯔꯒ ꯆꯥꯕ ꯃꯤꯑꯣꯏ ꯉꯥꯛꯇ ꯑꯣꯏꯕꯅꯤꯅ ꯃꯣꯏꯒꯤ ꯍꯤꯡꯅꯕꯒꯤ ꯁꯨꯕ ꯅꯣꯝꯕ ꯆꯠꯂꯤꯉꯩꯗ ꯃꯣꯏꯒꯤ ꯃꯆꯥꯁꯤꯡ ꯂꯥꯏꯔꯤꯛ ꯂꯥꯏꯔꯤꯛ ꯇꯝꯕ ꯆꯠꯂꯤꯕꯁꯤꯡ ꯑꯁꯤ ꯀꯔꯝꯕ ꯃꯑꯣꯡꯗ ꯂꯥꯏꯔꯤꯛ ꯇꯥꯛꯏ ꯑꯗꯒꯤ ꯀꯔꯝꯕ ꯃꯑꯣꯡꯗ ꯂꯥꯏꯔꯤꯛ ꯇꯝꯃꯤ ꯀꯔꯝꯕ ꯆꯤꯟꯖꯥꯛ ꯆꯥꯔꯤ ꯍꯥꯏꯕ ꯃꯣꯏꯗ ꯃꯣꯏ ꯀꯌꯥꯃꯨꯛ ꯌꯥꯝꯅ ꯍꯥꯏꯖꯤꯟ ꯑꯣꯏ ꯑꯣꯏꯗꯦ ꯁꯤꯒꯨꯝꯕ ꯌꯥꯝ ꯀꯥ ꯍꯦꯟꯅ ꯃꯣꯏꯗ ꯊꯤꯖꯤꯟꯕ ꯑꯉꯥꯡꯈꯩ ꯌꯦꯡꯁꯤꯟꯕꯒꯤ ꯃꯇꯝ ꯂꯩꯇꯦ ꯑꯗꯨꯗꯨꯅ ꯁꯍꯔꯗ ꯂꯩꯔꯤꯕ ꯃꯤꯑꯣꯏꯁꯤꯡꯅ ꯉꯥꯡꯂꯛꯄ ꯋꯥ ꯃꯣꯏꯅ ꯉꯥꯡꯊꯣꯛ ꯁꯛꯇꯣꯔꯛꯄꯁꯤꯅ ꯍꯦꯟꯅ ꯑꯗꯨꯝ ꯑꯗꯨꯝꯃꯛ ꯀꯥ ꯍꯦꯟꯅ ꯂꯨꯝꯅ ꯂꯩꯕ ꯍꯥꯏꯁꯤ ꯑꯗꯨꯝ ꯃꯁꯥꯅ ꯇꯥꯕꯅꯤ ꯑꯗꯨꯗꯨꯒ ꯈꯨꯡꯒꯪꯗ ꯊꯦꯡꯅꯕ ꯂꯥꯏꯔꯤꯛ ꯇꯝꯕꯗ ꯈꯨꯗꯣꯡ ꯆꯥꯗꯕ ꯀꯌꯥ ꯃꯔꯨꯝ ꯑꯃ ꯂꯩꯌꯦꯕ ꯈꯨꯡꯒꯪꯗ ꯂꯩꯔꯤꯕ ꯃꯤꯑꯣꯏꯈꯩꯁꯤꯗꯤ ꯁꯥꯇ꯭ꯔꯗꯒꯤ ꯍꯧꯔꯒꯅ ꯃꯣꯏꯒꯤ ꯁꯥꯇ꯭ꯔꯁꯤꯡ ꯑꯗꯨꯒꯤ ꯃꯃꯥ ꯃꯄꯥ ꯐꯥꯎꯕꯗ ꯑꯗꯨꯛꯀꯤ ꯃꯇꯤꯛ ꯃꯣꯏꯗ ꯈꯨꯗꯣꯡ ꯆꯥꯗꯕ ꯃꯌꯥꯝ ꯊꯦꯡꯅꯩꯑꯕ ꯃꯣꯏꯅ ꯁꯥꯇ꯭ꯔꯁꯤꯡꯗꯨꯒꯤ ꯃꯃꯥ ꯃꯄꯥꯗꯨꯅ ꯃꯆꯥꯈꯩꯗꯣ ꯂꯥꯏꯔꯤꯛ ꯇꯝꯕ ꯌꯥꯝ ꯀꯥ ꯍꯦꯟꯅ ꯑꯋꯥꯡꯕ ꯊꯥꯛꯀꯤ ꯂꯥꯏꯔꯤꯛ ꯇꯝꯍꯟꯅꯤꯡꯉꯒꯁꯨ ꯈꯨꯡꯒꯪꯗꯨꯗ ꯌꯥꯝ ꯀꯥ ꯍꯦꯟꯅ ꯐꯥꯕ ꯒꯣꯔꯃꯦꯟꯅ ꯆꯂꯥꯏꯕ ꯁ꯭ꯀꯨꯜ ꯀꯣꯂꯦꯁ ꯂꯩꯇꯦꯕ ꯈꯨꯡꯒꯪꯁꯤꯗꯗꯤ ꯑꯗꯨꯗꯨꯒ ꯃꯣꯏꯅ ꯏꯝꯐꯥꯜꯗ ꯂꯥꯏꯔꯤꯛ ꯇꯝꯕ ꯍꯥꯏꯗꯤ ꯁꯍꯔꯒꯤ ꯃꯐꯝꯁꯤꯡꯗ ꯂꯥꯏꯔꯤꯛ ꯇꯝꯕ ꯊꯥꯒꯦ ꯍꯥꯏꯔꯒꯁꯨ ꯃꯣꯏꯗ ꯄꯩꯁꯥꯒꯤ ꯈꯨꯗꯣꯡ ꯆꯥꯗꯕ ꯂꯩꯐꯝꯒꯤ ꯈꯨꯗꯣꯡ ꯆꯥꯗꯕ ꯁꯤꯒꯨꯝꯕ ꯈꯨꯗꯣꯡ ꯆꯥꯗꯕ ꯃꯌꯥꯝ ꯂꯩꯕ ꯑꯗꯨꯒ ꯈꯨꯡꯒꯪꯗ ꯂꯩꯔꯤꯕ ꯃꯤꯑꯣꯏꯈꯩꯗꯤ ꯁꯨꯔ ꯅꯣꯝꯃꯒ ꯆꯥꯕ ꯃꯤꯑꯣꯏ ꯉꯥꯛꯇ ꯑꯣꯏꯕꯅꯤꯅ ꯃꯣꯏꯅ ꯍꯥꯏꯗꯤ ꯑꯍꯜ ꯌꯨꯝꯗꯨꯒꯤ ꯑꯍꯜ ꯑꯣꯏꯔꯤꯕ ꯑꯗꯒꯤ ꯁꯥꯇ꯭ꯔꯁꯤꯡꯁꯤꯒꯤ ꯃꯃꯥ ꯃꯄꯥꯁꯤꯡꯁꯤꯅ ꯊꯕꯛ ꯁꯨꯕ ꯅꯣꯝꯕ ꯆꯠꯈꯤꯕ ꯃꯇꯝꯗ ꯁꯥꯇ꯭ꯔꯈꯩꯁꯤꯅ ꯁ꯭ꯀꯨꯜ ꯆꯠꯅꯕ ꯍꯣꯠꯅꯕ ꯀꯥꯟꯗ ꯁꯥꯇ꯭ꯔꯈꯩꯁꯤꯗꯁꯨ ꯍꯥꯏꯗꯤ ꯃꯣꯏꯒꯤ ꯃꯣꯏꯅ ꯂꯥꯏꯔꯤꯛ ꯇꯝꯕꯁꯤꯗ ꯌꯥꯝꯅ ꯀꯟꯁꯦꯟꯇ꯭ꯔꯦꯁꯟ ꯄꯤꯁꯟꯕ ꯉꯝꯗꯕ ꯃꯣꯏꯅ ꯁ꯭ꯀꯨꯜ ꯆꯠꯄ ꯃꯇꯝꯗ ꯁꯍꯔꯗ ꯂꯩꯔꯤꯕ ꯑꯉꯥꯡꯈꯩꯗꯤ ꯃꯣꯏꯅ ꯁ꯭ꯀꯨꯜ ꯆꯠꯄꯁꯨ ꯃꯃꯥ ꯃꯄꯥꯅ ꯇꯤꯐꯤꯟ ꯍꯥꯞꯄꯤꯔꯒ ꯃꯣꯏꯒꯤ ꯆꯥꯅꯕ ꯕ꯭ꯔꯦꯛꯐꯥꯁꯠ ꯑꯗꯒꯤ ꯑꯗꯨꯃꯥꯏꯅ ꯁꯦꯝꯃꯒ ꯌꯥꯝꯅ ꯂꯥꯏꯔꯤꯛ ꯇꯝꯕꯗꯨꯗ ꯄꯨꯔꯥ ꯐꯣꯀꯁ ꯇꯧꯔꯒ ꯆꯠꯍꯜꯂꯦꯕ ꯑꯗꯨꯒ ꯈꯨꯡꯒꯪꯗ ꯂꯩꯔꯤꯕ ꯁꯥꯇ꯭ꯔꯈꯩꯗꯤ ꯃꯣꯏꯅ ꯍꯥꯏꯗꯤ ꯐꯦꯝꯂꯤꯗꯨꯒꯤ ꯍꯥꯏꯗꯤ ꯏꯃꯨꯡꯗꯨꯒꯤ ꯀꯩꯅꯣꯁꯦ ꯃꯆꯥꯁꯦ ꯅꯨꯄꯤꯅ ꯑꯍꯜ ꯑꯣꯏꯔꯒꯅ ꯑꯃꯨꯛꯀ ꯍꯦꯟꯅ ꯅꯨꯄꯤꯈꯩꯁꯤꯗ ꯍꯦꯟꯅ ꯂꯥꯏꯔꯤꯛ ꯇꯝꯕ ꯃꯇꯝꯁꯤꯗ ꯃꯣꯏꯗ ꯌꯥꯝ ꯄ꯭ꯔꯣꯕ꯭ꯂꯦꯝ ꯊꯣꯛꯑꯦꯕ ꯀꯩꯒꯤꯅꯣ ꯍꯥꯏꯇꯥꯔꯒꯗꯤ ꯃꯣꯏꯒꯤ ꯁ꯭ꯀꯨꯜ ꯆꯠꯄ ꯃꯇꯝꯗ ꯃꯃꯥ ꯃꯄꯥꯅ ꯆꯥꯛ ꯏꯁꯤꯡ ꯊꯣꯉꯝꯃꯒ ꯆꯠꯇꯦ ꯃꯣꯏ ꯃꯃꯥ ꯃꯄꯥꯗꯨꯁꯨ ꯊꯕꯛ ꯆꯠꯂꯤꯕꯅꯤ ꯄꯩꯁꯥ ꯇꯥꯟꯕ ꯆꯠꯂꯤꯕꯅꯤ ꯃꯆꯥ ꯂꯥꯏꯔꯤꯛ ꯇꯝꯍꯟꯅꯕ ꯑꯗꯒꯤ ꯃꯆꯥꯈꯩ ꯆꯥꯕ ꯊꯛꯄ ꯋꯥꯠꯇꯅꯕ ꯆꯠꯂꯤꯕꯅꯦꯅ ꯆꯠꯄ ꯑꯣꯏꯕꯅꯤꯅ ꯏꯃꯨꯡꯗꯨꯒꯤ ꯐꯦꯃꯤꯂꯤꯒꯤ ꯔꯦꯁꯄꯣꯟꯁꯤꯕꯤꯂꯤꯇꯤ ꯏꯃꯨꯡ ꯃꯅꯨꯡ ꯂꯣꯏꯁꯟꯕ ꯆꯥꯛ ꯊꯣꯡꯕ ꯑꯗꯒꯤ ꯐꯤꯁꯨ ꯐꯤꯁꯥꯝꯕꯒꯤ ꯊꯕꯛꯁꯦ ꯑꯉꯥꯡꯈꯩꯗꯨꯗ ꯑꯗꯨꯝ ꯇꯥꯍꯧꯕ ꯑꯗꯨꯗꯨꯅ ꯁꯥꯇ꯭ꯔꯈꯩꯗꯨꯅ ꯂꯥꯏꯔꯤꯛ ꯇꯝꯕ ꯆꯠꯄ ꯃꯇꯝꯗ ꯃꯣꯏ ꯃꯁꯥꯅ ꯃꯁꯥꯒꯤ ꯊꯕꯛꯈꯩꯁꯤ ꯂꯣꯏ ꯇꯧꯖꯩꯑꯕ ꯍꯥꯏꯗꯤ ꯐꯤꯁꯨ ꯁꯨꯖꯒꯅꯤ ꯆꯥꯛꯁꯨ ꯊꯣꯡꯉꯒ ꯆꯥꯔꯒ ꯆꯠꯀꯅꯤ ꯂꯣꯏꯁꯤꯜꯂꯝꯒꯅꯤ ꯑꯗꯒꯤ ꯃꯁꯥꯒꯤ ꯌꯨꯅꯤꯐꯣꯝ ꯃꯁꯥꯅ ꯁꯨꯖꯒꯅꯤ ꯆꯥꯝꯖꯒꯅꯤ ꯁꯦꯠꯀꯅꯤ ꯁꯨꯃꯥꯏꯅ ꯇꯧꯔꯒ ꯆꯠꯄ ꯃꯔꯝꯅ ꯃꯣꯏꯗ ꯂꯥꯏꯔꯤꯛꯇ ꯍꯦꯟꯅ ꯌꯥꯝ ꯀꯥ ꯍꯦꯟꯅ ꯐꯣꯀꯁ ꯄꯤꯕꯗꯣ ꯉꯝꯗꯦ ꯑꯗꯨꯗꯨꯒ ꯑꯃꯨꯛꯁꯨ ꯄ꯭ꯔꯥꯏꯝ ꯀꯩꯅꯣ ꯄ꯭ꯔꯥꯏꯃꯥꯔꯤꯗꯒꯤ ꯍꯧꯔꯒ ꯍꯥꯏ ꯁ꯭ꯀꯨꯜ ꯁꯦꯀꯦꯟꯗꯔꯤ ꯈꯨꯡꯒꯪꯗ ꯂꯩꯕꯈꯩꯁꯤꯗꯤ ꯒꯣꯔꯃꯦꯟꯅꯁꯨ ꯌꯥꯝ ꯀꯥ ꯍꯦꯟꯅ ꯃꯤꯠꯌꯦꯡ ꯆꯪꯕꯤꯗꯦꯕ ꯑꯗꯨꯅ ꯃꯤꯠꯌꯦꯡ ꯆꯪꯗ꯭ꯔꯒ ꯃꯣꯏꯒꯤ ꯏꯟꯐ꯭ꯔꯥ ꯏꯁꯇ꯭ꯔꯛꯆꯔꯗꯒꯤ ꯍꯧꯔꯒꯅ ꯇꯣꯏꯂꯦꯠ ꯇꯣꯏꯂꯦꯠ ꯑꯗꯒꯤ ꯄ꯭ꯂꯦ ꯒ꯭ꯔꯥꯎꯟ ꯃꯇꯤꯛ ꯆꯥꯅ ꯂꯩꯇꯦ ꯑꯗꯨ ꯃꯇꯤꯛ ꯆꯥꯅ ꯂꯩꯇꯕꯅꯤꯅ ꯁꯥꯇ꯭ꯔꯈꯩꯁꯤꯅ ꯍꯧꯖꯤꯛꯀꯤ ꯃꯣꯗꯔꯟ ꯑꯦꯖꯁꯤꯗꯗꯤ ꯏꯟꯐ꯭ꯔꯥ ꯏꯁꯇ꯭ꯔꯛꯆꯔ ꯁꯤꯗꯁꯨ ꯌꯥꯝ ꯗꯦꯄꯦꯟ ꯇꯧꯕ ꯃꯔꯝꯅ ꯁꯇ꯭ꯔꯈꯩꯁꯤꯅ ꯃꯣꯏꯅ ꯁ꯭ꯀꯨꯜ ꯀꯥꯕ ꯁ꯭ꯀꯨꯜ ꯀꯥꯕ ꯃꯇꯝꯗ ꯃꯣꯏꯗ ꯏꯟꯇ꯭ꯔꯦꯁ ꯂꯩꯇꯕ ꯕꯣꯔꯤꯡ ꯆꯨꯕ ꯁꯤꯒꯨꯝꯕ ꯃꯌꯥꯝ ꯑꯃ ꯊꯣꯛꯑꯦ ꯑꯗꯨꯗꯨꯅ ꯍꯧꯖꯤꯛꯀꯤ ꯃꯇꯝꯁꯤꯗ ꯂꯩꯔꯤꯕ ꯁꯤꯆꯨꯋꯦꯁꯟ ꯀꯟꯗꯤꯁꯟ ꯃꯌꯥꯝꯁꯤꯗ ꯈꯨꯡꯒꯪꯗ ꯈꯨꯡꯒꯪꯒꯤ ꯃꯐꯝꯁꯤꯡꯗꯤ ꯂꯩꯔꯤꯕ ꯁꯥꯇ꯭ꯔꯈꯩꯗꯗꯤ ꯑꯗꯨꯛꯀꯤ ꯃꯇꯤꯛ ꯈꯨꯗꯣꯡ ꯆꯥꯗꯕ ꯃꯌꯥꯝ ꯊꯦꯡꯅꯍꯜꯂꯤ